ꯑꯩꯈꯣꯏꯒꯤ ꯈꯨꯟ ꯊꯪꯅꯅ ꯂꯩꯕ ꯃꯩꯇꯩ ꯄꯥꯉꯜ ꯑꯃꯗꯤ ꯀꯕꯨꯏ ꯅꯥꯒꯥ ꯇꯥꯡꯈꯨꯜ ꯀꯌꯥꯃꯔꯨꯝ ꯂꯩ ꯑꯩꯈꯣꯏ ꯅꯨꯡꯁꯤ ꯆꯥꯟꯅꯅ ꯂꯩꯃꯤꯟꯅꯩ ꯑꯗꯨ ꯃꯦꯒꯤ ꯇꯥꯔꯤꯛ ꯑꯍꯨꯝ ꯑꯁꯤꯗꯒꯤ ꯃꯩꯇꯩ ꯀꯨꯀꯤ ꯏꯔꯥꯡ ꯊꯣꯛꯄ ꯃꯔꯝꯅ ꯇꯪꯗꯨ ꯂꯩꯇꯥꯗꯕ ꯑꯃ ꯑꯣꯏꯔꯤ ꯍꯧꯖꯤꯛꯐꯥꯎ